ꯌꯥꯎꯋꯦ ꯍꯥꯏ ꯇꯥꯔꯦ ꯍꯥꯏꯖꯔꯛꯀꯦ ꯍꯥꯏꯗꯤ ꯑꯩꯅ ꯂꯥꯏꯁꯦ ꯌꯦꯛꯄ ꯍꯧꯔꯛꯑ ꯃꯇꯨꯡꯗ ꯂꯥꯏꯁꯦ ꯌꯦꯛꯄ ꯌꯥꯔꯔꯣꯏ

ꯇꯥꯗ꯭ꯔꯦ ꯂꯥꯏ ꯌꯦꯛꯄꯁꯦ ꯇꯥꯗ꯭ꯔꯦꯅ ꯈꯜꯂꯒ ꯊꯝꯖꯤꯟꯈꯤꯕ ꯑꯩ ꯌꯥꯝꯅ ꯌꯥꯎꯋꯦ ꯑꯩꯒꯤꯗꯤ ꯍꯥꯏꯗꯤ ꯕꯤꯠ ꯍꯜꯂꯛꯄꯗꯒꯤ ꯊꯝꯖꯤꯟꯈꯤꯕ ꯑꯗꯣ ꯆꯍꯤꯃꯨꯛ ꯂꯩꯔꯀꯥꯟꯗ ꯑꯩꯅ ꯑꯃꯨꯛ ꯐꯥꯛꯑ ꯌꯦꯡꯀꯥꯟꯗ ꯑꯦ ꯁꯤꯗꯤ ꯁꯤꯗꯤ ꯁꯦꯝꯗꯣꯛꯑꯒ ꯌꯥꯒꯅꯤ ꯍꯥꯏꯕꯒꯤ ꯑꯥꯏꯗ꯭ꯌꯥ ꯑꯃꯃꯨꯛ ꯂꯥꯛꯑꯦ ꯍꯥꯏꯗꯤ ꯄꯔꯁꯄꯦꯛꯇꯤꯞ ꯑꯃ ꯎꯏ ꯍꯥꯏ ꯇꯥꯔꯦ ꯑꯗꯨꯃꯥꯏꯅ ꯑꯗꯨꯗꯒꯤ ꯁꯦꯝꯗꯣꯛꯈꯤꯕ ꯂꯥꯏ ꯃꯌꯥꯝꯁꯨ ꯌꯥꯎꯋꯤ ꯑꯗꯨꯗꯒꯤ ꯑꯩꯅ ꯌꯦꯛꯑꯒ ꯊꯝꯖꯤꯟꯈꯤꯕ ꯂꯥꯏꯁ ꯁꯤꯡꯗꯣ ꯍꯥꯏꯗꯤ ꯀꯣꯟꯅ ꯑꯃꯨꯛ ꯐꯥꯛꯇꯣꯛꯑ ꯌꯦꯡꯀꯥꯟꯗ ꯍꯥꯏꯗꯤ ꯑꯗꯨꯒꯤ ꯃꯤꯅꯤꯡ ꯂꯥꯏ ꯂꯥꯏ ꯌꯦꯛꯈꯤꯕꯗꯨꯒꯤ ꯃꯤꯅꯤꯡ ꯌꯥꯝꯅ ꯐꯖ ꯐꯖꯕ ꯌꯥꯝꯅ ꯌꯥꯎꯋꯦ ꯑꯩꯅꯁꯨ ꯑꯃꯁꯨ ꯌꯦꯛꯈꯤꯕꯅꯦ ꯑꯗꯨꯗ ꯍꯥꯏꯗꯤ ꯀꯩꯅꯣꯁꯦ ꯊꯤꯝꯁꯦ

ꯂꯥꯏꯔꯤꯛꯀꯤ ꯃꯈꯨꯝꯅ ꯍꯥꯏꯗꯤ ꯂꯥꯏꯔꯤꯛꯇꯨꯒꯤ ꯃꯒꯨꯟꯗꯣ ꯖꯁ ꯇꯧꯕ ꯌꯥꯔꯣꯏꯌꯦꯅ ꯑꯃ ꯑꯗꯨꯒꯤ ꯊꯤꯝꯗ ꯑꯃ ꯌꯦꯛꯈꯤ ꯑꯗꯣ ꯍꯥꯏꯗꯤ ꯑꯩꯅ ꯀꯨꯏꯅ ꯊꯝꯖꯜꯂꯨꯔꯕ ꯃꯇꯨꯡꯗ ꯀꯣꯟꯅ ꯐꯥꯛꯂꯛꯄ ꯍꯥꯏꯗꯤ ꯍꯥꯡꯗꯣꯛꯑ ꯌꯦꯡꯀꯥꯟꯗꯗꯤ ꯌꯥꯝꯅ ꯑꯗꯨꯒꯤ ꯂꯥꯏꯗꯣ ꯃꯤꯅꯤꯡ ꯌꯥꯝꯅ ꯂꯩꯔꯝꯃꯦ ꯍꯥꯏ ꯇꯥꯔꯦ